ꯁꯣꯁꯤꯌꯦꯜ ꯃꯦꯗꯤꯌꯥꯒꯤ ꯄꯥꯎ ꯄꯥꯎꯁꯤꯡꯁꯤꯒꯤ ꯃꯔꯛꯇ ꯈꯦꯠꯅꯕꯁꯤ ꯑꯗꯨꯛꯀꯤ ꯃꯇꯤꯛ ꯂꯩ ꯄ꯭ꯔꯤꯟ ꯑꯦꯟ ꯑꯦꯂꯦꯛꯇ꯭ꯔꯣꯅꯤꯛ ꯃꯦꯗꯤꯌꯥꯗ ꯂꯥꯛꯏꯕ ꯄꯥꯎꯁꯤ ꯃꯔꯤꯛ ꯆꯨꯝꯕ ꯃꯌꯦꯛ ꯁꯦꯡꯅ ꯍꯧꯔꯛꯐꯝ ꯈꯪꯉꯕ ꯊꯤꯗꯣꯛꯑꯕ ꯀꯨꯞꯅ ꯊꯤꯗꯣꯛꯑꯕ ꯃꯇꯨꯡꯗ ꯏꯕꯤꯗꯦꯟꯁ ꯂꯩꯔꯕ ꯄ꯭ꯔꯨꯞ ꯂꯩꯔꯕ ꯃꯇꯨꯡꯗ ꯐꯣꯡꯕ ꯄꯥꯎꯅꯤ ꯃꯁꯤꯒꯤ ꯄꯥꯎ ꯑꯁꯤꯅ ꯐꯣꯡꯂꯛꯑꯕ ꯃꯇꯨꯡꯗ ꯃꯤꯌꯥꯝ ꯄꯨꯝꯕꯅ ꯍꯥꯏꯔꯤꯕ ꯊꯧꯗꯣꯛꯇꯨ ꯁꯤꯅꯤ ꯁꯤꯅꯤ ꯅꯠꯇ꯭ꯔꯒ ꯁꯤꯅꯤ ꯍꯣꯏꯅꯤ ꯃꯥꯏꯅꯤ ꯍꯥꯏꯕꯁꯤ ꯈꯪꯅꯒꯗꯧꯔꯤꯕꯅꯤ ꯁꯣꯁꯤꯌꯦꯜ ꯃꯦꯗꯤꯌꯥꯗ ꯂꯥꯛꯏꯕ ꯄꯥꯎ ꯑꯁꯤꯅ ꯊꯧꯗꯣꯛ ꯑꯃ ꯊꯣꯛꯑꯦ ꯊꯣꯛꯏꯕ ꯊꯧꯗꯣꯛ ꯃꯐꯝ ꯑꯗꯨꯗ ꯃꯤꯌꯥꯝ ꯇꯤꯟꯗꯧꯔꯤꯅꯤ ꯊꯧꯗꯣꯛ ꯊꯣꯛꯐꯝ ꯃꯤꯌꯥꯝ ꯇꯤꯟꯕ ꯃꯐꯝ ꯑꯗꯨꯗ ꯀꯔꯤꯒꯤ ꯊꯣꯛꯏꯕꯅꯣ ꯀꯔꯝꯅ ꯊꯣꯛꯏꯕꯅꯣ ꯍꯥꯏꯕꯁꯨ ꯃꯔꯤꯛ ꯆꯨꯝꯅ ꯑꯃꯠꯇ ꯈꯪꯗꯅ ꯐꯣꯟ ꯄꯥꯏꯔꯦ ꯍꯧꯖꯤꯛꯇꯤ ꯈꯨꯠꯇ ꯂꯣꯏꯅ ꯑꯗꯨꯅ ꯃꯤ ꯑꯃꯅ ꯍꯦꯛꯇ ꯐꯣꯟ ꯑꯗꯨꯗꯒꯤ ꯕꯤꯗꯤꯑꯣ ꯔꯦꯀꯣꯔꯗꯤꯡ ꯇꯧꯔꯒ ꯁꯨꯃꯥꯏꯅ ꯍꯥꯏꯔꯤꯕ ꯃꯐꯝꯁꯤꯗ ꯁꯤ ꯊꯧꯗꯣꯛꯁꯤ ꯊꯣꯛꯑꯦ ꯁꯤ ꯊꯧꯗꯣꯛꯁꯤ ꯊꯣꯛꯑꯦ ꯍꯥꯏꯅ ꯍꯦꯛꯇ ꯊꯥꯒꯠꯂꯛꯄ ꯍꯦꯛꯇ ꯋꯥꯆꯦꯞꯇ ꯐꯦꯁꯕꯨꯛꯇ ꯏꯟꯁꯇꯥꯗ ꯇ꯭ꯋꯤꯇꯔꯗ ꯏꯁꯅꯦꯞꯆꯦꯠꯇ ꯍꯦꯛꯇ ꯁꯤꯌꯥꯔ ꯇꯧꯕ ꯃꯁꯤꯒꯨꯝꯕꯁꯤꯁꯨ ꯌꯥꯎꯗꯕ ꯅꯠꯇꯦ ꯑꯗꯨꯕꯨ ꯇꯁꯦꯡꯕꯗꯤ ꯄ꯭ꯔꯤꯟ ꯑꯦꯟ ꯑꯦꯂꯦꯛꯇ꯭ꯔꯣꯅꯤꯛ ꯃꯦꯗꯤꯌꯥꯒꯤ ꯄꯥꯎ ꯑꯁꯤꯅ ꯄ꯭ꯔꯣꯐꯦꯁꯅꯦꯜ ꯄꯥꯎꯅꯤ ꯍꯥꯏꯕꯗꯤ ꯃꯈꯣꯏꯗꯤ ꯑꯗꯨꯈꯛꯀꯤꯗꯃꯛꯇ ꯊꯑꯣꯏꯀꯤ ꯊꯕꯛ ꯇꯧꯔꯒ ꯂꯩꯖꯔꯕ ꯀꯥꯡꯕꯨꯅꯦꯕ ꯁꯣꯁꯤꯌꯦꯜ ꯃꯦꯗꯤꯌꯥ ꯍꯥꯏꯕꯁꯤꯗꯤ ꯁꯣꯁꯤꯌꯦꯜ ꯃꯦꯗꯤꯌꯥꯅꯤ ꯃꯁꯤꯒꯤ ꯄꯣꯠ ꯑꯁꯤ ꯇ꯭ꯔꯦꯟꯗꯤꯡ ꯑꯁꯤ ꯑꯗꯨꯛꯀꯤ ꯃꯇꯤꯛ ꯆꯠꯅꯔꯦ ꯍꯧꯖꯤꯛ ꯀꯥꯟꯒꯤ ꯃꯇꯝꯁꯤꯗ ꯑꯗꯣ ꯁꯣꯁꯤꯌꯦꯜ ꯃꯦꯗꯤꯌꯥꯗ ꯂꯥꯛꯄ ꯄꯥꯎ ꯑꯁꯤ ꯑꯗꯨꯛꯀꯤ ꯃꯇꯤꯛ ꯏꯁꯄ꯭ꯔꯦꯠ ꯇꯧꯕ ꯑꯗꯨꯛꯀꯤ ꯃꯇꯤꯛ ꯊꯨꯏ ꯑꯗꯨꯛꯀꯤ ꯃꯇꯤꯛ ꯐꯥꯁ ꯑꯣꯏ ꯄ꯭ꯔꯤꯟ ꯃꯦꯗꯤꯌꯥꯗ ꯂꯥꯛꯏꯕ ꯄꯥꯎꯁꯤ ꯃꯌꯦꯛꯇꯤ ꯁꯦꯡꯉꯤ ꯍꯥꯏꯕꯕꯨ ꯏꯁꯂꯣ ꯑꯣꯏ ꯃꯔꯝꯗꯤ ꯈꯨꯗꯛꯇ ꯄꯥꯎ ꯑꯗꯨ ꯈꯪꯕ ꯉꯝꯗꯕꯅ ꯄꯥꯎꯗꯤ ꯇꯥꯔꯕꯁꯨ ꯅꯣꯡꯉꯥꯜꯂꯒ ꯑꯩꯈꯣꯏꯅ ꯐꯣꯡꯕ ꯃꯇꯝꯗ ꯅꯠꯇ꯭ꯔꯒ ꯐꯣꯡꯒꯦ ꯍꯥꯏꯕ ꯃꯇꯝꯗ ꯅꯣꯡꯉꯥꯜꯂꯒ ꯅ꯭ꯌꯨꯖ ꯐꯣꯡꯕ ꯑꯣꯏꯔꯁꯨ ꯃꯊꯪꯒꯤ ꯅꯨꯃꯤꯠꯇ ꯐꯪꯒꯗꯧꯔꯤꯕꯅꯤ ꯃꯌꯦꯛ ꯁꯦꯡꯅ ꯍꯥꯏꯔꯤꯕ ꯄꯥꯎꯗꯨ ꯁꯤꯅꯤ ꯁꯤꯅꯤ ꯁꯤꯅꯤ ꯍꯥꯏꯕꯁꯤ ꯑꯗꯣ ꯁꯣꯁꯤꯌꯦꯜ ꯃꯦꯗꯤꯌꯥ ꯍꯥꯏꯔꯤꯕ ꯄꯥꯎ ꯑꯁꯤꯗ ꯁꯣꯁꯤꯌꯦꯜ ꯃꯦꯗꯤꯌꯥꯒꯤ ꯄ꯭ꯂꯦꯠꯐꯣꯝ ꯑꯁꯤꯗ ꯂꯥꯛꯏꯕ ꯄꯥꯎ ꯈꯨꯗꯤꯡꯃꯛ ꯑꯆꯨꯝꯕꯅꯤ ꯍꯥꯏꯕꯁꯤꯃꯗꯤ ꯑꯩ ꯁꯨꯛꯌꯥ ꯌꯥꯅꯤꯡꯗꯦ ꯑꯗꯨꯒ ꯄ꯭ꯔꯤꯟ ꯑꯦꯟ ꯑꯦꯂꯦꯛꯇ꯭ꯔꯣꯅꯤꯛ ꯃꯦꯗꯤꯌꯥꯗꯒꯤ ꯅ꯭ꯌꯨꯖꯄꯦꯄꯔꯗꯒꯤ ꯔꯦꯗꯤꯑꯣ ꯄꯥꯎꯗꯒꯤ ꯂꯥꯛꯏꯕ ꯄꯥꯎꯁꯤꯡꯁꯦ ꯑꯆꯨꯝꯕꯅꯤ ꯍꯥꯏꯅ ꯂꯧꯅꯤꯡꯉꯤ ꯃꯁꯤꯒꯤ ꯄꯥꯎ ꯑꯁꯤꯒꯤꯅ ꯃꯤꯌꯥꯝ ꯄꯨꯝꯕꯗ ꯌꯧꯍꯟꯒꯗꯧꯔꯤꯕ ꯃꯤꯌꯥꯝ ꯄꯨꯝꯕꯒꯤ ꯃꯤꯠꯌꯦꯡꯐꯝ ꯃꯤꯌꯥꯝ ꯄꯨꯝꯕꯒꯤ ꯊꯃꯣꯏꯗ ꯊꯥꯖꯕ ꯊꯝꯂꯤꯕ ꯃꯤꯌꯥꯝ ꯄꯨꯝꯅꯃꯛ ꯊꯥꯖꯕ ꯊꯝꯂꯤꯕ ꯑꯁꯤ ꯅ꯭ꯌꯨꯖꯄꯦꯄꯔꯒꯤ ꯇꯤ ꯕꯤꯒꯤ ꯔꯦꯗꯤꯑꯣꯒꯤ ꯄꯥꯎꯁꯤꯈꯛꯇꯅꯤ ꯁꯣꯁꯤꯌꯦꯜ ꯃꯦꯗꯤꯌꯥꯗ ꯂꯥꯛꯄ ꯄꯥꯎ ꯑꯁꯤ ꯀꯩꯗꯧꯅꯨꯡꯗ ꯃꯤꯌꯥꯝ ꯄꯨꯝꯕꯅ ꯊꯥꯖꯕ ꯊꯝꯅꯗꯦ ꯑꯗꯨꯕꯨ ꯁꯣꯁꯤꯌꯦꯜ ꯃꯦꯗꯤꯌꯥꯒꯤ ꯄ꯭ꯂꯦꯠꯐꯣꯝ ꯑꯗꯨꯛꯀꯤ ꯃꯇꯤꯛ ꯆꯥꯎꯈ꯭ꯔꯦ ꯍꯧꯖꯤꯛꯇꯤ ꯃꯥꯒꯤ ꯃꯐꯝꯅ ꯑꯗꯨꯛꯀꯤ ꯃꯇꯤꯛ ꯍꯦꯟꯅ ꯀꯟꯈ꯭ꯔꯦ ꯑꯗꯨꯅ ꯃꯔꯝ ꯑꯣꯏꯔꯒ ꯃꯤꯌꯥꯝ ꯈꯨꯗꯤꯡꯃꯛ ꯍꯧꯖꯤꯛ ꯍꯥꯏꯔꯤꯕ ꯄꯥꯎ ꯑꯁꯤ ꯁꯣꯁꯤꯌꯦꯜ ꯃꯦꯗꯤꯌꯥ ꯑꯁꯤꯗ ꯂꯣꯏꯅ ꯊꯋꯥꯏ ꯇꯥꯅ ꯂꯣꯏꯅ ꯀꯩꯗꯧꯅꯈ꯭ꯔꯦꯕꯀꯣ ꯑꯗꯣ ꯃꯣꯕꯥꯏꯜꯒꯤ ꯁꯣꯁꯤꯌꯦꯜ ꯃꯦꯗꯤꯌꯥ ꯐꯦꯁꯕꯨꯛ ꯅꯠꯇ꯭ꯔꯒ ꯏꯟꯁꯇꯥꯒ꯭ꯔꯥꯝ ꯅꯠꯇ꯭ꯔꯒ ꯋꯥꯆꯦꯞꯇ ꯐꯪꯂꯤꯕ ꯄꯥꯎꯁꯤꯡꯗꯤ ꯑꯆꯨꯝꯕꯁꯨ ꯑꯔꯥꯟꯕꯁꯨ ꯀꯌꯥ ꯑꯃꯅꯤ ꯂꯣꯏꯅꯃꯛ ꯆꯨꯝꯃꯤ ꯑꯣꯔ ꯂꯣꯏꯅꯃꯛ ꯂꯥꯜꯂꯤ ꯍꯥꯏꯕ ꯑꯗꯨꯃꯛꯁꯨ ꯂꯧꯔꯣꯏ ꯑꯗꯨꯃꯛꯁꯨ ꯂꯩꯔꯣꯏ ꯑꯗꯨꯒ ꯔꯦꯗꯤꯑꯣꯗ ꯂꯥꯛꯂꯤꯕ ꯄꯥꯎ ꯈꯨꯗꯤꯡꯃꯛ ꯑꯆꯨꯝꯕ ꯑꯣꯏꯒꯅꯤ ꯍꯥꯏꯅ ꯑꯩꯅ ꯊꯥꯖꯩ ꯀꯩꯅꯣ ꯔꯦꯗꯤꯑꯣꯗ ꯂꯥꯛꯄ ꯄꯥꯎ ꯇꯤ ꯕꯤꯗ ꯂꯥꯛꯄ ꯄꯥꯎ ꯃꯃꯥꯡꯗꯁꯨ ꯑꯩꯅ ꯍꯥꯏꯖꯈ꯭ꯔꯦ ꯃꯈꯣꯏ ꯃꯔꯤꯛ ꯆꯨꯝꯅ ꯃꯌꯦꯛ ꯁꯦꯡꯅ ꯊꯤꯕ ꯍꯨꯝꯕ ꯇꯧꯔꯕ ꯃꯇꯨꯡꯗ ꯄꯥꯎ ꯑꯗꯨ ꯊꯣꯛꯂꯤꯕ ꯊꯧꯗꯣꯛ ꯃꯈꯣꯏꯅ ꯍꯥꯞꯅꯤꯡꯉꯤꯕ ꯄꯥꯎ ꯑꯗꯨ ꯃꯌꯦꯛ ꯁꯦꯡꯅ ꯀꯩ ꯐꯪꯉꯀꯥꯟꯗ ꯏꯕꯤꯗꯦꯟꯁ ꯐꯪꯉꯀꯥꯟꯗ ꯍꯥꯞꯄꯅꯤ ꯃꯈꯣꯏꯅ ꯍꯥꯞꯂꯛꯂꯤꯕ ꯄꯥꯎ ꯑꯗꯨꯅ ꯃꯤꯌꯥꯝ ꯄꯨꯝꯕꯗ ꯌꯧꯍꯟꯒꯗꯧꯔꯤꯕꯅꯤ ꯃꯤꯌꯥꯝ ꯄꯨꯝꯕ ꯍꯥꯏꯕꯁꯤ ꯍꯣꯜ ꯃꯁꯥ ꯄꯨꯝꯕꯗ ꯌꯧꯍꯟꯒꯗꯧꯔꯤꯕꯅꯤ ꯃꯗꯨꯒꯤ ꯄꯥꯎ ꯑꯗꯨꯅ ꯃꯐꯝ ꯃꯐꯝꯗ ꯂꯩꯕ ꯑꯔꯥꯞꯄꯗ ꯂꯩꯕ ꯃꯌꯥꯝ ꯑꯃ ꯊꯥꯖꯅꯒꯗꯧꯔꯤꯕꯅꯦꯕ ꯃꯅꯥꯛꯇ ꯅꯛꯅ ꯂꯩꯕ ꯃꯤꯁꯤꯡꯅ ꯄꯥꯎ ꯑꯗꯨꯈꯛꯇ ꯈꯪꯕ ꯅꯠꯇꯅ ꯍꯥꯏꯔꯤꯕ ꯔꯦꯗꯤꯑꯣꯁꯤꯒꯤ ꯊ꯭ꯔꯨꯗꯒꯤ ꯅꯠꯇ꯭ꯔꯒ ꯅ꯭ꯌꯨꯖꯄꯦꯄꯔꯒꯤ ꯅꯠꯇ꯭ꯔꯒ ꯇꯤ ꯕꯤ ꯆꯦꯅꯦꯜꯒꯤ ꯊ꯭ꯔꯨꯗꯒꯤ ꯂꯥꯛꯄ ꯄꯥꯎ ꯑꯁꯤꯅ ꯃꯔꯤꯛ ꯆꯨꯝꯕ ꯄꯥꯎꯅꯤ ꯍꯥꯏꯕꯁꯤ ꯑꯩꯒꯤ ꯑꯣꯏꯅ ꯊꯥꯖꯕ ꯊꯝꯖꯩ